ꯉꯔꯥꯡ ꯑꯩꯅ ꯄꯤꯖꯥ ꯑꯣꯗꯔ ꯇꯧꯈꯤꯕ ꯑꯗꯨ ꯉꯁꯤ ꯀꯦꯟꯁꯦꯜ ꯇꯧꯖꯔꯒꯦ ꯀꯩꯒꯤꯅꯣ ꯍꯥꯏ ꯃꯇꯝꯗ ꯑꯩꯒꯤ ꯉꯁꯤ ꯏꯐꯇꯥꯔꯗ ꯌꯨꯝꯗ ꯁꯤꯟꯖ ꯂꯥꯡꯖꯔꯝꯕ ꯑꯗꯨ ꯀꯦꯟꯁꯦꯜ ꯇꯧꯔꯦ ꯏꯃꯥꯟꯅꯕ ꯑꯃꯅ ꯃꯐꯝ ꯑꯃꯗ ꯁꯤꯟꯖꯗꯨꯅ ꯑꯩꯈꯣꯏ ꯌꯥꯎꯅꯕꯒꯤ ꯇꯉꯥꯏꯐꯗꯅ ꯍꯥꯏꯖꯛꯑꯦ ꯑꯗꯨꯅ ꯑꯩꯒꯤ ꯑꯣꯗꯔ ꯑꯗꯨ ꯀꯦꯟꯁꯦꯜ ꯇꯧꯖꯔꯒꯦ